ꯎꯝ ꯍꯂꯣ ꯑꯧ ꯇꯥꯏ ꯃꯥꯅꯦ ꯃꯥꯅꯦ ꯑꯥ ꯑꯥ ꯑꯥ ꯑꯣ ꯁ꯭ꯀꯨꯜ ꯅꯨꯃꯤꯠ ꯀꯌꯥꯅꯤ ꯂꯦꯞꯈ꯭ꯔꯒꯦ ꯑꯣ ꯑꯗꯣ ꯀꯩꯅꯣ ꯍꯞꯇꯥ ꯑꯃ ꯀꯩꯗꯧꯕꯒꯤ ꯂꯦꯞꯈꯤꯕꯅꯣ ꯃꯁꯥ ꯉꯝꯗꯕꯀꯣ ꯑꯣ ꯀꯔꯤ ꯑꯣꯏꯅ ꯉꯝꯗ꯭ꯔꯤꯅꯣ ꯈꯔ ꯍꯧꯖꯤꯛꯇꯤ ꯐꯔꯕꯣ ꯀꯃꯥꯏꯅ ꯇꯧꯔꯒꯦ ꯑꯣ ꯁ꯭ꯀꯨꯜꯁꯦ ꯍꯞꯇꯥꯃꯨꯛ ꯂꯦꯞꯄꯦꯕꯀꯣ ꯑꯣ ꯑꯩꯈꯣꯏ ꯁ꯭ꯀꯨꯜꯒꯤ ꯅꯤꯌꯣꯝꯗꯗꯤ ꯑꯩꯈꯣꯏꯒꯤ ꯅꯨꯃꯤꯠ ꯅꯤꯅꯤ ꯐꯥꯎꯗꯤ ꯂꯤꯞ ꯏꯔꯀꯥꯟꯗ ꯀꯥꯕꯁꯨ ꯌꯥꯕꯅꯦꯕꯀꯣ ꯑꯗꯨ ꯁ꯭ꯀꯨꯜꯁꯤ ꯍꯞꯇꯥꯃꯨꯛ ꯂꯦꯞꯄꯛꯑꯒꯗꯤ ꯏꯕꯨꯡꯉꯣ ꯐꯥꯏꯟꯗꯤ ꯂꯥꯛꯀꯅꯦꯕ ꯑꯗꯨ ꯐꯥꯏꯟ ꯂꯥꯛꯑꯣꯏꯒꯦ ꯍꯥꯏꯕ ꯇꯥꯔꯒꯗꯤ ꯑꯩꯈꯣꯏ ꯑꯩꯈꯣꯏꯒꯤ ꯀꯩꯅꯣꯗ ꯀꯩꯅꯣ ꯂꯩꯕꯒꯤ ꯍꯣꯏ ꯍꯣꯏ ꯆꯦ ꯆꯥꯡ ꯀꯩꯀꯥ ꯑꯗꯒꯤꯗꯤ ꯑꯗꯨ ꯐꯖꯅ ꯎꯠꯄ ꯑꯃ ꯃꯊꯧ ꯇꯥꯏ ꯑꯗꯒꯤ ꯏꯃꯥ ꯕꯕꯥꯒ ꯄꯨꯟꯅ ꯂꯥꯛꯃꯤꯟꯅꯔꯒ ꯂꯤꯞ ꯀꯩꯅꯣ ꯇꯧꯕ ꯈꯣꯠꯄ ꯑꯗꯨ ꯃꯌꯥꯝ ꯂꯩꯌꯦꯕꯀꯣ ꯑꯗꯨ ꯇꯧꯔꯀꯥꯟꯗ ꯑꯦꯛꯁꯀ꯭ꯌꯨꯁ ꯇꯧꯕ ꯌꯥꯕꯒꯤ ꯈꯨꯗꯣꯡꯆꯥꯕ ꯑꯃꯗꯤ ꯂꯩ ꯑꯗꯣ ꯌꯦꯡꯉꯁꯤ ꯃꯈꯥ ꯇꯥꯅ ꯂꯦꯞꯄꯛꯑꯒꯗꯤ ꯑꯃꯨꯛ ꯑꯩꯈꯣꯏꯒꯤ ꯐꯥꯏꯟ ꯑꯣꯏꯅ ꯂꯥꯛꯑꯅꯤ ꯑꯗꯨꯗꯗꯤ ꯑꯥ ꯐꯥꯏꯟꯁꯦ ꯑꯩꯈꯣꯏꯒꯤ ꯂꯨꯄꯥ ꯂꯨꯄꯥ ꯂꯤꯁꯤꯡ ꯑꯅꯤ ꯑꯗꯨꯃꯥꯏꯅ ꯂꯥꯛꯀꯅꯤꯕꯀꯣ ꯐꯥꯏꯟꯁꯤ ꯆꯥꯎꯈꯠꯈ꯭ꯔꯦ ꯑꯥ ꯑꯗꯨꯗꯤ ꯌꯥꯔꯔꯣꯏ ꯌꯥꯔꯣꯏ ꯍꯥꯏꯗꯤ ꯅꯪ ꯂꯤꯞ ꯄꯥꯟꯒꯤꯗꯕꯗꯣ ꯑꯗꯨꯗꯤ ꯑꯗꯨꯝ ꯄꯥꯟꯗꯅ ꯂꯩꯔꯅꯦꯕꯀꯣ ꯑꯗꯨ ꯑꯦꯛꯖꯥꯝ ꯀꯩꯀꯥꯒꯤꯗꯤ ꯀꯩꯁꯨ ꯀꯩꯝꯇ ꯇꯧꯔꯣꯏꯕꯀꯣ ꯅꯪ ꯁ꯭ꯀꯨꯜꯗꯣ ꯌꯥꯔꯤꯈꯩ ꯀꯥꯔꯛꯅꯕꯗꯤ ꯍꯣꯠꯅꯔꯣ ꯏꯝꯄꯣꯔꯇꯦꯟ ꯅꯣꯠꯁꯁꯤꯡꯗꯨꯕꯨꯗꯤ ꯑꯩꯈꯣꯏ ꯑꯣꯖꯥꯈꯩꯅ ꯑꯗꯨꯝ ꯇꯧꯔꯒ ꯄꯤꯔꯒꯦꯕ ꯑꯦꯛꯖꯥꯝꯁꯨ ꯀꯨꯏꯗ꯭ꯔꯕꯅꯤꯅꯀꯣ ꯑꯗꯨ ꯅꯪ ꯈꯔ ꯀꯩꯅꯣ ꯅꯁꯥꯗꯣ ꯐꯖꯅ ꯐꯔꯒ ꯂꯥꯛꯑꯣ ꯍꯧꯖꯤꯛꯇꯤ ꯂꯥꯏꯅꯥ ꯃꯇꯝꯁꯨ ꯀꯟꯕꯅꯤꯅꯀꯣ ꯂꯥꯏꯅꯥ ꯇꯤꯅꯥ ꯁꯨꯝ ꯀꯟꯕꯅꯤꯅ ꯅꯁꯥꯗꯨ ꯐꯖꯅ ꯐꯔꯒ ꯄꯨꯔꯥ ꯃꯄꯨꯡ ꯐꯥꯅ ꯐꯔ ꯀꯥꯟꯗ ꯑꯣꯏꯅ ꯂꯥꯛꯑꯣꯕ ꯑꯣ ꯑꯗꯨꯃꯥꯏꯅ ꯇꯧ ꯑꯗꯨꯒ ꯏꯃꯥ ꯕꯕꯥ ꯍꯣꯏꯗꯁꯨ ꯍꯥꯏꯔꯣ ꯀꯩꯅꯣꯒꯤ ꯃꯇꯥꯡꯗꯣ ꯂꯤꯞꯀꯤ ꯃꯇꯥꯡꯗꯣ ꯑꯗꯨ ꯐꯖꯅ ꯅꯣꯏ ꯃꯃꯥ ꯕꯕꯥ ꯂꯥꯛꯑꯒ ꯂꯥꯛꯃꯤꯟꯅꯔꯒ ꯋꯥꯔꯤ ꯋꯇꯥꯏ ꯁꯥꯟꯅꯔꯒ ꯂꯧꯗꯕꯁꯨ ꯌꯥꯏꯌꯦꯕ ꯄꯩꯁꯥꯗꯣ ꯃꯔꯝ ꯆꯥꯕ ꯄ꯭ꯔꯨꯞ ꯀꯩꯀꯥ ꯐꯖꯅ ꯄꯤ ꯇꯥꯔꯒꯗꯤ ꯑꯥ ꯑꯥ ꯑꯥ ꯑꯥ

ꯑꯗꯨ ꯃꯑꯣꯡꯗꯨ ꯌꯦꯡꯉꯁꯤꯕꯀꯣ ꯈꯟꯅꯔꯁꯤꯕ ꯅꯪꯅ ꯑꯗꯨꯃꯥꯏꯅ ꯀꯩꯅꯣ ꯇꯧ ꯇꯥꯔꯒꯗꯤ ꯑꯩꯈꯣꯏꯁꯨ ꯃꯇꯦꯡ ꯄꯥꯡꯒꯦꯕꯀꯣ ꯑꯗꯨ ꯌꯦꯡꯉꯁꯤ ꯅꯣꯏ ꯏꯃꯥ ꯕꯕꯥꯒ ꯄꯨꯂꯞ ꯂꯥꯛꯃꯤꯟꯅꯔꯣ ꯑꯗꯨꯒ ꯌꯦꯡꯉꯁꯤ ꯀꯃꯥꯏꯅ ꯀꯔꯤ ꯀꯔꯤ ꯇꯧꯕꯅꯣ ꯈꯣꯠꯄꯅꯣ ꯀꯃꯥꯏꯅ ꯅꯥꯕꯅꯣ ꯈꯣꯠꯄꯅꯣꯗꯣ ꯅꯣꯏ ꯗꯣꯛꯇꯔꯅ ꯎꯝ ꯌꯥꯏ ꯌꯥꯏ ꯑꯗꯨꯁꯨ ꯀꯩꯝ ꯀꯥꯏꯗꯦ ꯌꯥꯏ ꯑꯧ ꯍꯥꯏꯌꯣ ꯍꯥꯏꯌꯣ ꯑꯥ ꯑꯣ ꯉꯥꯏꯈꯣ ꯀꯩꯅꯣꯝꯃ ꯍꯪꯍꯧꯒꯦ ꯅꯪ ꯀꯩꯅꯣ ꯀ꯭ꯂꯥꯁ ꯀꯌꯥꯅꯣ ꯑꯣ ꯀꯥꯔꯤꯅꯦꯕ ꯑꯣ ꯇ꯭ꯌꯨꯁꯟ ꯀꯩꯀꯥ ꯆꯠꯄ꯭ꯔꯣ ꯑꯣ ꯐꯔꯦ ꯐꯔꯦ ꯆꯠꯇ꯭ꯔꯒꯗꯤ ꯑꯩꯈꯣꯏ ꯁ꯭ꯀꯨꯜꯗ ꯀ꯭ꯂꯥꯁ ꯇꯧꯋꯦ ꯍꯥꯏꯒꯦ ꯇꯧꯕꯅꯦꯕꯀꯣ ꯑꯗꯨꯗ ꯐ꯭ꯔꯤ ꯀ꯭ꯂꯥꯁꯅꯦꯕ ꯑꯗꯨꯗ ꯌꯥꯎ ꯍꯥꯏꯒꯦ ꯇꯧꯒꯦ ꯑꯣ ꯐꯔꯦ ꯐꯔꯦ ꯑꯗꯨꯗꯤ ꯅꯪ ꯀꯩꯅꯣ ꯏꯃꯥ ꯕꯕꯥꯗꯣ ꯐꯖ ꯍꯥꯏꯔꯣ ꯒꯥꯔꯖ꯭ꯌꯥꯟꯁꯤꯡꯗꯣ ꯐꯖꯅ ꯍꯥꯏꯔꯣ ꯑꯗꯨꯒ ꯂꯥꯛꯅꯕ ꯇꯧꯔꯣ ꯍꯣꯏ ꯍꯣꯏ ꯊꯝꯃꯣ ꯊꯝꯃꯣ ꯑꯥ